ꯑꯩꯈꯣꯏ ꯃꯤꯇꯩꯒꯤ ꯑꯣꯏꯅ ꯑꯩꯈꯣꯏꯒꯤ ꯐꯤꯖꯦꯠ ꯑꯁꯤ ꯅꯨꯄꯥꯒꯤ ꯅꯨꯄꯤꯒꯤ ꯇꯣꯉꯥꯟ ꯇꯣꯉꯥꯟꯅ ꯈꯥꯏꯗꯣꯛꯏ ꯅꯨꯄꯥꯒꯤꯗ ꯑꯩꯈꯣꯏ ꯂꯥꯏꯅꯤꯡ ꯂꯥꯏꯁꯣꯟꯒ ꯃꯔꯤ ꯂꯩꯅꯕ ꯊꯧꯔꯝꯁꯤꯡꯗ ꯐꯩꯖꯣꯝ ꯅꯠꯇ꯭ꯔꯒꯅ ꯈꯨꯗꯩ ꯁꯨꯃꯥꯏꯅ ꯁꯦꯠꯀꯅꯤ ꯑꯗꯨꯒ ꯀꯩꯒꯨꯝꯀꯥꯟꯗ ꯐꯨꯔꯤꯠ ꯑꯣꯏꯅ ꯂꯤꯠꯂꯒꯅ ꯄꯨꯝꯌꯥꯠꯅꯆꯤꯡꯕ ꯂꯤꯠꯅꯩ ꯅꯨꯄꯤꯁꯤꯡꯗꯅ ꯑꯩꯈꯣꯏꯅ ꯐꯅꯦꯛ ꯑꯃ ꯁꯦꯠꯂꯤ ꯑꯗꯨꯒ ꯏꯟꯅꯐꯤ ꯑꯃ ꯏꯜꯂꯤ